ꯑꯩꯅ ꯑꯍꯥꯟꯕ ꯐꯤ ꯁꯥꯕ ꯍꯧꯔꯛꯄꯗ ꯍꯩꯇꯕꯅꯤꯅ ꯐꯤ ꯁꯥꯕꯗꯣ ꯍꯩꯅꯕ ꯍꯣꯠꯅꯔꯛꯄꯗ ꯑꯩꯉꯣꯟꯗ ꯌꯥꯝꯅ ꯑꯋꯥꯕ ꯑꯃ ꯑꯣꯏꯈꯤꯌꯦ ꯑꯗꯣ ꯐꯤꯗꯣ ꯁꯨꯝ ꯁꯥꯕ ꯍꯧꯔꯛꯑꯀꯥꯟꯗ ꯍꯩꯇꯕꯗꯒꯤ ꯂꯪꯒꯨꯝꯕ ꯇꯠꯄ ꯑꯗꯨꯗꯒꯤ ꯁꯣꯏꯕ ꯃꯌꯥꯝ ꯑꯃ ꯌꯥꯎꯏ ꯑꯗꯨ ꯃꯌꯥꯝꯗꯣ ꯍꯩꯅꯕ ꯍꯣꯠꯅꯔꯛꯄꯗ

ꯐꯤ ꯁꯥꯔꯤꯕ ꯃꯄꯨꯗꯨꯒꯤ ꯃꯤꯗꯨꯗ ꯍꯪꯉꯒ ꯁꯤ ꯀꯃꯥꯏꯅ ꯇꯧꯕꯅꯣ ꯈꯣꯠꯄꯅꯣ ꯂꯪ ꯇꯠꯄꯁꯤꯅ ꯀꯃꯥꯏꯅ ꯁꯝꯕꯅꯣ ꯁꯤꯗ ꯂꯪ ꯍꯥꯏꯕꯗꯤ ꯁꯣꯏꯕꯀꯥꯟꯗ ꯑꯁꯨꯝꯕꯁꯦ ꯀꯃꯥꯏꯅ ꯇꯧꯕꯅꯣ ꯈꯣꯠꯄꯅꯣꯅ ꯍꯪꯉꯒ ꯃꯣꯏꯗ ꯑꯗꯨꯃꯥꯏꯅ ꯇꯧꯔꯒ ꯑꯗꯨꯗꯒꯤ ꯁꯣꯏꯔꯁꯨ ꯃꯣꯏꯅ ꯑꯦ ꯁꯤꯗꯤ ꯌꯥꯔꯔꯣꯏ ꯍꯟꯗꯣꯑꯣ ꯈꯣꯠꯂꯣꯅ ꯍꯥꯏꯔꯒ ꯑꯃꯨꯛ ꯍꯟꯗꯣꯛꯑꯒ ꯅꯧꯅ ꯑꯃꯨꯛ ꯁꯥꯕ ꯑꯗꯨꯃꯥꯏꯅ ꯇꯧꯔꯒ ꯁꯥꯕ ꯂꯣꯏꯁꯤꯜꯂꯤ ꯐꯤꯁꯦ ꯑꯗꯨꯃꯥꯏꯅ ꯌꯥꯝ ꯋꯥꯅ ꯇꯃꯛꯈꯤ ꯑꯗꯨ ꯍꯧꯖꯤꯛꯇꯤ ꯏꯁꯥꯅ ꯑꯗꯨꯝ ꯉꯝꯖꯔꯦ